ꯄꯥꯎ ꯄꯥꯎꯗ ꯎꯠꯂꯤꯕ ꯋꯥꯐꯝꯁꯤꯡ ꯑꯁꯤ ꯑꯗꯨꯒ ꯄꯥꯎ ꯇꯥꯕꯗ ꯇꯥꯕꯗꯁꯨ ꯑꯔꯥꯟꯕ ꯋꯥꯐꯝꯁꯤꯡ ꯌꯥꯎꯈꯤꯗꯕꯗꯤ ꯅꯠꯇꯦ ꯌꯥꯎꯈꯤ ꯁꯝꯅ ꯍꯥꯏꯔꯕꯗ ꯍꯧꯖꯤꯛ ꯑꯔꯥꯟꯕ ꯄꯥꯎ ꯇꯥꯈꯤꯕꯅ ꯐꯨꯔꯨꯞ ꯃꯁꯦꯟꯗ ꯈꯠꯅ ꯆꯩꯅꯕ ꯌꯦꯠꯅꯕ ꯊꯣꯛꯇꯕ ꯅꯠꯇꯦ ꯊꯣꯛꯂꯤ ꯍꯧꯖꯤꯛꯁꯨ ꯃꯔꯝ ꯑꯁꯤꯅ ꯄꯥꯎꯗ ꯑꯆꯨꯝ ꯑꯆꯨꯝꯕ ꯄꯥꯎ ꯍꯥꯏꯕꯤꯔꯒꯗꯤ ꯃꯁꯤ ꯐꯨꯔꯨꯞ ꯃꯁꯦꯟꯗ ꯈꯠꯅ ꯆꯩꯅꯕ ꯌꯦꯠꯅꯕ ꯌꯥꯎꯔꯤꯕꯁꯤ ꯌꯥꯎꯔꯝꯂꯣꯏ ꯃꯗꯨꯅ ꯑꯔꯥꯟꯕ ꯄꯥꯎ ꯍꯥꯏꯕꯁꯤꯅ ꯑꯩꯈꯣꯏ ꯀꯌꯥꯕꯨ ꯅꯨꯡꯁꯤ ꯆꯥꯅꯕ ꯋꯥꯠꯍꯜꯂꯤ ꯑꯃꯗꯤ ꯈꯅ ꯆꯩꯅꯕ ꯁꯤꯅꯕ ꯁꯤꯕ ꯀꯌꯥ ꯑꯃꯁꯨ ꯌꯥꯎꯗꯕꯗꯤ ꯅꯠꯇꯦ ꯌꯥꯎꯔꯤꯕꯅꯤ ꯃꯔꯝ ꯑꯁꯤꯅ ꯑꯔꯥꯟꯕ ꯄꯥꯎ ꯑꯁꯦ ꯑꯗꯨꯛꯀꯤ ꯃꯇꯤꯛꯇꯤ ꯇꯣꯏꯅ ꯌꯥꯎꯋꯤ ꯍꯥꯏꯕꯗꯤ ꯅꯠꯇꯦ ꯑꯗꯨꯕꯨ ꯃꯔꯛ ꯃꯔꯛꯇ ꯌꯥꯎꯗꯕꯗꯤ ꯅꯠꯇꯦ ꯌꯥꯎꯔꯤꯕꯅꯤ